ꯑꯩꯅ ꯍꯟꯗꯛꯀꯤ ꯅꯤꯡꯊꯝꯊꯥꯗ ꯑꯣꯟꯂꯥꯏꯟꯗꯩ ꯖꯦꯛꯀꯦꯠ ꯑꯃ ꯀꯛꯆꯒꯤꯕꯅꯤ ꯖꯦꯛꯀꯦꯠꯇꯨ ꯑꯩꯅ ꯎꯔꯨꯕꯒ ꯄꯤꯕꯤꯔꯛꯏꯁꯤꯒ ꯌꯥꯝꯅ ꯆꯥꯟꯅꯔꯝꯃꯦ ꯆꯞꯁꯨ ꯆꯥꯔꯝꯃꯦ ꯐꯁꯨ ꯐꯖꯔꯦ ꯀꯂꯔꯗꯨꯒ ꯆꯞ ꯆꯥꯟꯅꯔꯝꯃꯤ ꯃꯊꯪꯗꯁꯨ ꯑꯣꯟꯂꯥꯏꯟꯗꯩ ꯑꯗꯨꯝ ꯀꯛꯆꯒꯦ